ꯅꯍꯥꯛꯀꯤ ꯈꯨꯡꯒꯪꯗ ꯌꯨꯝ ꯁꯥꯕꯗ ꯈꯔ ꯌꯦꯡꯁꯤꯟꯕ ꯌꯦꯡꯁꯤꯟꯒꯗꯕꯁꯤꯡꯒ ꯃꯔꯤ ꯂꯩꯅꯕꯗ ꯂꯥꯛꯀꯥꯞꯀꯤ ꯎꯆꯦꯛ ꯅꯍꯥꯛꯀꯤ ꯁꯤꯟꯊꯥ ꯏꯃꯨꯡ ꯃꯅꯨꯡꯒꯤ ꯃꯔꯨ ꯑꯣꯏꯕꯁꯤꯡ ꯇꯣꯏꯂꯦꯠ ꯌꯨꯝꯁꯥ ꯀꯩꯁꯥ ꯒꯥꯔꯈꯨꯜ ꯑꯣꯏꯕ ꯏꯀꯨꯏ ꯀꯨꯏꯗ꯭ꯔꯤꯕ ꯆꯍꯤꯁꯤꯗ ꯃꯗꯨ ꯀꯔꯝꯅ ꯍꯣꯡꯂꯛꯄꯒꯦ ꯍꯥꯏꯕꯗ ꯑꯩꯈꯣꯏꯒꯤ ꯌꯨꯝ ꯁꯥꯕ ꯃꯇꯝꯗ ꯆꯦꯛ ꯑꯃꯗ ꯆꯪꯉꯤꯀꯣ ꯆꯦꯛꯁꯨ ꯁꯤꯃꯦꯟꯅ ꯀꯩꯀꯩ ꯂꯣꯏꯅ ꯃꯦꯟꯁꯤꯜꯂꯒ ꯑꯃ ꯑꯗꯩꯗꯤ ꯑꯩꯈꯣꯏ ꯌꯨꯝ ꯑꯃ ꯁꯥꯕ ꯃꯇꯝꯗ ꯇꯣꯏꯂꯦꯠ ꯃꯐꯝ ꯖꯒꯥ ꯑꯃ ꯐꯖꯅ ꯈꯪꯉꯒ ꯑꯩꯈꯣꯏ ꯇꯣꯏꯂꯦꯠꯁꯨ ꯐꯖꯅ ꯁꯥꯈꯤ ꯕꯥꯠꯔꯨꯝ ꯐꯖꯅ ꯁꯥꯈꯤ ꯌꯨꯝ ꯃꯅꯨꯡꯗ ꯇꯣꯏꯂꯦꯠꯀ ꯕꯥꯠꯔꯨꯝꯒ ꯐꯖꯅ ꯅꯨꯡꯉꯥꯏꯅꯕ ꯌꯨꯝ ꯃꯐꯝꯗꯨꯗ ꯑꯩꯈꯣꯏ ꯐꯖꯅ ꯁꯥꯈꯤ ꯑꯗꯩꯗꯤ ꯌꯨꯝ ꯁꯥꯔꯀꯥꯟꯗꯁꯨ ꯐꯖꯅ ꯌꯦꯡꯁꯤꯜꯂꯒ ꯌꯨꯝꯁꯦ ꯀꯃꯥꯏꯅ ꯁꯥꯁꯤꯒꯦꯅ ꯑꯩꯈꯣꯏ ꯌꯨꯝꯁꯦ ꯐꯖꯅ ꯌꯦꯡꯉꯒ ꯑꯩꯈꯣꯏ ꯐꯖꯅ ꯁꯥꯏ ꯌꯨꯝ ꯁꯥꯕ ꯃꯇꯝꯗ ꯑꯩꯈꯣꯏ ꯌꯨꯝꯗꯣ ꯏꯁꯤꯡ ꯊꯨꯝꯗꯅꯕ ꯑꯩꯈꯣꯏ ꯂꯩꯕꯥꯛꯇꯣ ꯍꯥꯟꯅ ꯃꯈꯥꯗ ꯂꯩꯕꯥꯛꯇꯣ ꯊꯣꯟꯖꯤꯜꯂꯒ ꯌꯨꯝꯗꯣ ꯐꯖꯅ ꯇꯧꯔꯒ ꯃꯊꯛ ꯀꯩꯀꯩ ꯂꯣꯏꯅ ꯆꯟꯁꯤꯜꯂꯒ ꯑꯩꯈꯣꯏ ꯌꯨꯝꯗꯣ ꯐꯖꯅ ꯁꯥꯈꯤ ꯌꯨꯝ ꯁꯥꯕꯗ ꯃꯤ ꯃꯌꯥꯝ ꯅꯦꯛꯑꯒ ꯑꯩꯈꯣꯏ ꯌꯨꯝꯗꯣ ꯌꯥꯝꯅ ꯋꯥꯅ ꯁꯥꯔꯛꯏ ꯑꯗꯩꯗꯤ ꯇꯣꯏꯂꯦꯠ ꯀꯩꯀꯩ ꯕꯥꯠꯔꯨꯝ ꯀꯩꯀꯩ ꯌꯨꯝ ꯃꯅꯨꯡꯗ ꯃꯑꯣꯡ ꯇꯥꯏ ꯍꯥꯏꯅ ꯑꯩꯈꯣꯏ ꯐꯖꯅ ꯃꯅꯨꯡꯗ ꯌꯨꯝꯗꯣ ꯐꯖꯅ ꯑꯩꯈꯣꯏ ꯁꯥꯔꯒ ꯂꯥꯛꯏ